ꯑꯩꯅ ꯑꯍꯥꯟꯕ ꯆꯥꯛ ꯊꯣꯡꯈꯤꯕ ꯑꯗꯨ ꯑꯩꯈꯣꯏ ꯃꯥ ꯃꯁꯥ ꯉꯝꯗꯗꯅ ꯂꯩꯕ ꯃꯇꯝꯗ ꯆꯥꯛ ꯊꯣꯡꯈꯤꯕꯅꯤ ꯑꯩꯈꯣꯏ ꯃꯥꯅ ꯈꯔ ꯇꯥꯛꯄꯤꯈꯤꯕ ꯑꯗꯨꯅ ꯆꯥꯛ ꯊꯣꯡꯕ ꯃꯇꯝꯗ ꯆꯦꯡ ꯀꯦ ꯖꯤ ꯑꯃ ꯊꯣꯡꯕ ꯃꯇꯝꯗ ꯏꯁꯤꯡ ꯂꯤꯇꯔ ꯑꯃ ꯍꯥꯞꯆꯤꯜꯂꯨꯗꯅ ꯆꯥꯛ ꯑꯗꯣ ꯄꯦꯠꯈꯤꯗꯅ ꯆꯥꯕ ꯌꯥꯈꯤꯗꯦ ꯍꯜꯂꯒ ꯑꯩꯈꯣꯏ ꯃꯥꯅ ꯇꯥꯛꯂꯒ ꯆꯥꯛ ꯑꯗꯣ ꯍꯜꯂꯒ ꯊꯣꯡꯈꯤ

ꯑꯩꯅ ꯆꯥꯛ ꯊꯣꯡꯕꯗ ꯑꯩꯈꯣꯏꯗ ꯅꯣꯛꯅꯒꯟꯕꯤ ꯑꯃꯗꯤ ꯂꯩ ꯑꯩꯅ ꯑꯍꯥꯟꯕ ꯊꯣꯡꯕ ꯆꯥꯛꯇꯣ ꯍꯥꯎꯇꯦꯅ ꯃꯥꯅ ꯑꯩꯕꯨ ꯌꯥꯝ ꯀꯔꯦꯝꯅꯕꯤꯈꯤ ꯌꯥꯝ ꯅꯣꯛꯅꯕꯤꯈꯤ ꯑꯍꯥꯟꯕ ꯊꯣꯡꯕ ꯆꯥꯛ ꯑꯩꯅ ꯆꯥꯕ ꯐꯪꯕꯗꯣ ꯌꯥꯝ ꯅꯨꯡꯉꯥꯏ ꯑꯩꯅ ꯆꯥꯛ ꯊꯣꯡꯉꯦ

ꯑꯗꯨ ꯑꯗꯨꯝ ꯇꯞ ꯇꯞꯅ ꯍꯧꯖꯤꯛꯇꯤ ꯑꯗꯨꯝ ꯈꯔ ꯈꯔ ꯊꯣꯡꯕ ꯃꯇꯝꯗꯗꯤ ꯑꯗꯨꯝ ꯍꯧꯖꯤꯛꯇꯤ ꯍꯩꯔꯦ ꯑꯍꯥꯟꯕ ꯊꯣꯡꯕꯗ ꯉꯥ ꯇꯣꯏꯗꯅ ꯉꯥꯒ ꯄꯨꯡꯃꯥꯡ ꯃꯥꯡꯗꯅ ꯑꯝꯇ ꯆꯥꯕ ꯌꯥꯗꯗꯅ ꯌꯥꯎꯈꯤ ꯑꯗꯨꯒ ꯊꯨꯝ ꯃꯣꯔꯣꯛ ꯍꯦꯟꯖꯤꯟꯗꯅ ꯊꯨꯝꯒ ꯃꯌꯥꯝ ꯍꯥꯞꯆꯤꯟꯗꯅ ꯊꯨꯝꯒ ꯍꯥꯞꯆꯤꯟꯗꯅ ꯆꯥꯕ ꯌꯥꯈꯤꯗꯦ ꯌꯥꯛꯇꯅ ꯑꯝꯇ ꯆꯥꯕ ꯌꯥꯈꯤꯗꯦ ꯑꯗꯨꯝꯕꯁꯨ ꯌꯥꯎꯑꯦ ꯃꯣꯔꯣꯛ ꯍꯦꯟꯖꯤꯟꯈꯤꯕꯁꯨ ꯌꯥꯎꯑꯦ

ꯑꯗꯤ ꯀꯔꯤ ꯊꯣꯡꯅꯤꯡꯕꯗꯣ ꯑꯣꯏꯈꯤꯗꯦꯕ ꯑꯗꯤ ꯑꯗ ꯍꯩꯇ꯭ꯔꯝꯅꯤꯅ ꯍꯩꯇ꯭ꯔꯁꯨ ꯌꯥꯔꯦ ꯊꯣꯡꯗ꯭ꯔꯁꯨ ꯌꯥꯔꯦꯅ ꯍꯥꯏꯕꯗꯣ ꯑꯗꯣ ꯑꯩꯈꯣꯏ ꯃꯥꯅ ꯊꯣꯡꯗ꯭ꯔꯗꯤ ꯍꯩꯇ꯭ꯔꯗꯤ ꯅꯪ ꯀꯃꯥꯏ ꯇꯧꯗꯣꯔꯤ ꯍꯌꯦꯡ ꯃꯤꯒꯤ ꯃꯌꯨꯝꯗ ꯆꯠꯄꯗ ꯅꯪ ꯆꯥꯛ ꯊꯣꯡꯂꯔꯣꯏꯗ꯭ꯔꯥ ꯀ ꯍꯥꯏꯈꯤ ꯑꯩꯈꯣꯏ ꯃꯥ ꯍꯣꯏꯅ